ꯑꯩꯅ ꯐꯣꯂꯣ ꯇꯧꯕ ꯁꯣꯁꯦꯜ ꯃꯦꯗꯤꯌꯥ ꯑꯦꯀꯥꯎꯟ ꯈꯔ ꯂꯩ ꯈꯔ ꯑꯗꯨꯗꯤ ꯐꯦꯁꯕꯨꯛ ꯋꯥꯠꯆꯞ ꯏꯟꯁꯇꯥꯒ꯭ꯔꯥꯝ ꯌꯨꯇ꯭ꯌꯨꯕ ꯑꯁꯤꯅ ꯆꯤꯡꯕꯅꯤ ꯑꯗꯨꯒ ꯐꯣꯇꯣꯒ꯭ꯔꯥꯐꯔ ꯍꯥꯏꯔꯒꯅ ꯑꯗꯨꯝ ꯃꯆꯥꯊꯣꯏ ꯐꯣꯇꯣꯒ꯭ꯔꯥꯐꯤ ꯑꯥꯔ ꯕꯤ ꯐꯣꯇꯣꯒ꯭ꯔꯥꯐꯤ ꯑꯁꯤꯅ ꯆꯤꯡꯕ ꯑꯁꯤ ꯐꯣꯂꯣ ꯇꯧꯖꯩ